ꯑꯪ ꯑꯣꯏꯗꯣꯏꯅꯦ ꯑꯣꯏꯗꯣꯏꯅꯦ ꯁꯤꯁꯦ ꯑꯩꯒꯤ ꯀꯔꯤ ꯍꯥꯏꯕꯤꯅꯤꯡꯒꯦ ꯍꯥꯏꯕꯤꯔꯛꯑꯣ

ꯌꯣꯠꯇꯤ ꯂꯣꯏ ꯐꯪꯉꯅꯤ ꯍꯧꯖꯤꯛ ꯑꯅꯧ ꯑꯄꯦꯠ ꯀꯣꯕꯤ ꯑꯗꯨꯝ ꯀꯣꯕꯤ ꯍꯋꯥꯏ ꯑꯗꯒꯤ ꯊꯕꯤ ꯀꯩꯀꯩ ꯂꯣꯏ ꯑꯗꯨꯝ ꯑꯅꯧ ꯑꯄꯦꯠ ꯂꯣꯏ ꯐꯪꯒꯅꯤ ꯍꯤꯗꯥꯛ ꯀꯥꯞꯄ ꯅꯠꯇꯦ ꯑꯩꯈꯣꯏ ꯀꯩꯅꯣ ꯍꯥꯏꯕꯗꯤ ꯁꯨꯝ ꯑꯩꯈꯣꯏ ꯍꯧꯖꯤꯛ ꯀꯔꯤ ꯍꯥꯏꯇꯥꯔꯦ ꯁꯨꯝ ꯑꯩꯈꯣꯏꯒꯤ ꯁꯟꯊꯤ ꯍꯥꯔ ꯑꯗꯨꯒꯨꯝꯕ ꯑꯗꯨꯝ ꯁꯦꯝꯃꯒ ꯑꯣꯏꯅ ꯃꯈꯣꯡ ꯆꯣꯝꯕꯤꯕ ꯑꯗꯨꯝꯕ ꯑꯣꯏꯅ ꯁꯦꯝꯕꯗꯣ ꯑꯪ ꯑꯗꯨꯃꯥꯏꯅ ꯇꯧꯕꯗꯣ ꯑꯩꯈꯣꯏ ꯑꯗꯨꯝ ꯍꯥꯏꯗꯤ ꯑꯇꯩ ꯄꯣꯠꯂꯝ ꯀꯦꯃꯤꯀꯦꯜꯒꯨꯝꯕ ꯑꯝ ꯌꯥꯎꯗꯦ ꯑꯣ ꯁꯤ ꯑꯩ ꯑꯩꯒꯤꯁꯤꯗꯤ ꯀꯦꯃꯤꯀꯦꯜ ꯅꯠꯇꯦ ꯑꯩꯒꯤꯁꯤꯗꯤ ꯍꯥꯏꯗꯤ ꯁꯟꯊꯤ ꯍꯥꯔꯒꯨꯝꯕ ꯇꯧꯔꯒ ꯍꯥꯏꯕꯗꯤ ꯁꯨꯝ ꯑꯗꯨꯃꯥꯏꯅ ꯇꯧꯔꯒ ꯄꯣꯠ ꯀꯩꯅꯣ ꯁꯟꯊꯤ ꯍꯥꯔꯒꯨꯝꯕ ꯇꯧꯔꯒ ꯁꯦꯝꯃꯒ ꯆꯥꯔꯁꯤ ꯀꯩꯅꯣ ꯇꯧꯔ ꯊꯥꯕꯅꯦꯕ ꯍꯥꯔꯒꯨꯝꯕ ꯁꯦꯝꯃꯒ ꯑꯩꯅ ꯏꯁꯥꯅ ꯏꯁꯥꯅ ꯁꯦꯝꯖꯔꯒ ꯇꯧꯖꯕꯅꯤ ꯎꯝ ꯀꯣꯕꯤꯁꯦ ꯍꯧꯖꯤꯛ ꯀꯩꯅꯣ ꯀꯣꯕꯤꯁꯦ ꯍꯥꯏꯗꯤ ꯈꯔ ꯌꯥꯝ ꯀꯟꯅ ꯆꯥꯎꯕꯗꯤ ꯑꯣꯏꯗ꯭ꯔꯤ ꯑꯗꯣ ꯀꯣꯕꯤ ꯀꯩꯅꯣ ꯑꯗꯨꯝ ꯍꯥꯏꯕꯗꯤ ꯌꯥꯝ ꯀꯟꯅ ꯆꯥꯎꯕꯗꯤ ꯑꯣꯏꯗꯦ ꯑꯗꯣꯏꯁꯨ ꯈꯔꯗꯤ ꯑꯗꯨꯝ ꯆꯥꯕ ꯈꯣꯠꯄ ꯈꯔ ꯑꯗꯨꯝ ꯀꯦ ꯖꯤ ꯑꯃꯃꯈꯥꯏ ꯑꯗꯥꯏꯃꯨꯛꯇꯤ ꯇꯥꯔꯦ ꯌꯥꯝꯅ ꯀꯟꯅ ꯆꯥꯎꯕꯗꯤ ꯑꯣꯏꯗꯤ ꯑꯣꯏꯗ꯭ꯔꯤ ꯍꯧꯖꯤꯛꯀꯤꯗꯤ

ꯑꯣ ꯀꯩꯅꯣ ꯑꯩꯒꯤꯗꯤ ꯍꯥꯔꯅꯨꯡ ꯑꯩꯒꯤꯗꯤ ꯑꯗꯨꯝꯕꯗꯤ ꯍꯥꯔꯅꯨꯡ ꯀꯩꯅꯣꯗꯤ ꯀꯔꯤꯝ ꯍꯥꯞꯇꯦ ꯑꯩꯒꯤꯗꯤ ꯑꯗꯨꯝ ꯑꯗꯨꯝ ꯍꯥꯔꯅꯨꯡ ꯍꯥꯞꯄꯛꯄꯁꯦ ꯅꯠꯇꯝꯅꯦ ꯑꯗꯨꯝ ꯍꯥꯏꯗꯤ ꯀꯔꯤꯝ ꯀꯝꯄ꯭ꯂꯦꯟ ꯂꯩꯔꯣꯏ ꯑꯩꯒꯤꯗꯤ ꯀꯩꯅꯣ ꯇꯧꯕꯗ ꯑꯗꯨꯝ ꯑꯗꯣ ꯀꯔꯤ ꯀꯔꯤ ꯀꯌꯥꯝ ꯂꯧꯕꯤꯒꯗꯕ

ꯍꯋꯥꯏ ꯀꯣꯂꯤꯍꯋꯥꯏ ꯂꯩ ꯍꯋꯥꯏꯊ꯭ꯔꯥꯛ ꯂꯩ ꯑꯗꯒꯤ ꯇꯥꯈꯨꯜ ꯍꯋꯥꯏ ꯂꯩ ꯂꯣꯏ ꯂꯩꯗ ꯑꯗꯨꯝ ꯑꯗꯨꯒꯤꯗꯤ ꯕꯦꯒꯇ ꯍꯥꯏꯁꯦ ꯀꯩꯅꯣ ꯑꯗꯨꯝ ꯀꯦ ꯖꯤ ꯌꯥꯡꯈꯩꯃꯨꯛ ꯑꯗꯨꯃꯥꯏꯅ ꯑꯦꯕꯔꯦꯖ ꯑꯗꯨꯝ ꯆꯜꯂꯦ

ꯑꯪ ꯊꯕꯤꯁꯨ ꯐꯪꯉꯦ ꯑꯗꯨꯝ ꯊꯕꯤꯁꯦ ꯑꯗꯨꯝ ꯍꯧꯖꯤꯛ ꯅꯧꯔꯤ ꯂꯣꯏꯅ ꯍꯥꯏꯗꯤ ꯁꯨꯝ ꯂꯤꯁꯤꯟꯕ ꯅꯠꯇ꯭ꯔꯤꯕ ꯍꯣꯏ ꯃꯃꯥꯡ ꯀꯨꯏꯅ ꯊꯥ ꯃꯃꯥꯡ ꯑꯃꯗꯤ ꯀꯩꯅꯣꯅꯤ ꯂꯤꯁꯤꯟꯕ ꯂꯣꯏꯔꯦ ꯑꯗꯨ ꯍꯧꯖꯤꯛꯀꯤꯗꯤ ꯑꯅꯧꯕ ꯑꯗꯨꯝ ꯂꯩꯔꯤ ꯍꯥꯏꯗꯤ ꯂꯤꯗꯕ ꯃꯌꯥꯏ ꯑꯣꯏꯔꯞ ꯅꯧꯕꯗꯣ ꯑꯣ ꯑꯗꯨꯗꯤ ꯕꯣꯔꯥ ꯊꯕꯤꯗꯤ ꯑꯗꯨꯝ ꯕꯣꯔꯥ ꯍꯥꯏꯗꯤ ꯊꯕꯤꯗꯤ ꯑꯗꯨꯝ ꯀꯦ ꯖꯤ ꯈꯔ ꯑꯗꯨꯝ ꯍꯦꯜꯂꯦꯕ ꯍꯥꯏꯗꯤ ꯀꯦ ꯖꯤ ꯑꯗꯨꯝ ꯌꯥꯡꯈꯩꯃꯉꯥ ꯌꯥꯡꯈꯩꯇꯔꯦꯠ ꯑꯗꯨꯃꯥꯏꯅ ꯑꯗꯨꯝ ꯍꯥꯏꯗꯤ ꯊꯕꯤꯗꯣ ꯈꯔꯃꯨꯛ ꯆꯜꯂꯦ ꯑꯣ ꯐꯪ ꯑꯗꯨꯝ ꯈꯣꯡꯗ꯭ꯔꯨꯝꯁꯨ ꯐꯪꯒꯅꯤ ꯇꯣꯔꯕꯦꯠꯁꯨ ꯂꯣꯏ ꯐꯪꯒꯅꯤ ꯌꯥꯎꯔꯦ ꯂꯣꯏꯅ ꯑꯗꯨꯝ ꯑꯪ ꯑꯗꯨꯝ ꯀꯩꯅꯣ ꯍꯥꯏꯗꯤ ꯌꯥꯝ ꯀꯥꯍꯦꯟꯅ ꯇꯥꯡꯕꯗꯤ ꯑꯣꯏꯗꯦ ꯑꯩꯈꯣꯏꯗꯤ ꯑꯗꯨꯝ ꯍꯥꯏꯕꯗꯤ ꯁꯤꯗꯩꯗꯤ ꯑꯩꯈꯣꯏ ꯑꯗꯨꯝ ꯍꯥꯏꯗꯤ ꯃꯤꯒꯤ ꯑꯃꯨꯛ ꯀꯔꯕꯥꯔꯅꯨꯡ ꯇꯧꯖꯕ ꯑꯗꯨꯝꯕꯒꯤꯗꯤ ꯑꯃꯨꯛ ꯊꯥꯗꯣꯛꯑꯦ ꯑꯩꯈꯣꯏꯅ ꯑꯃꯨꯛ ꯁꯤꯗꯩꯅ ꯈꯔ ꯑꯗꯨꯝ ꯍꯣꯡꯅ ꯑꯗꯨꯝ ꯁꯥꯏ ꯍꯥꯏꯇꯥꯔꯦ ꯑꯇꯣꯞꯄ ꯑꯩꯈꯣꯏꯅ ꯑꯃꯨꯛ ꯗꯥꯏꯔꯦꯛ ꯀꯔꯕꯥꯔ ꯑꯣꯏꯕ ꯅꯠꯇꯕꯅꯤꯅꯀꯣ ꯑꯩꯈꯣꯏꯗꯤ ꯁꯨꯝ ꯐꯥꯝꯗꯒꯤ ꯇꯧꯕꯅꯤꯅ ꯍꯥꯏꯗꯤ ꯑꯇꯣꯞꯄ ꯀꯩꯅꯣ ꯑꯇꯣꯞꯄ ꯑꯃꯨꯛ ꯃꯣꯏꯁꯨꯝ ꯗꯨꯀꯥꯟꯒꯨꯝꯕ ꯑꯗꯒꯤ ꯀꯩꯊꯦꯟꯒꯨꯝꯕꯗ ꯌꯣꯟꯕꯁꯤꯅ ꯑꯃꯨꯛ ꯈꯔ ꯇꯥꯡꯉꯅꯤ ꯑꯩꯈꯣꯏꯁꯤꯗꯒꯤ ꯑꯃꯨꯛ ꯑꯗꯨꯝ ꯍꯥꯏꯗꯤ ꯈꯔ ꯍꯣꯡꯅ ꯑꯗꯨꯝ ꯊꯥꯗꯣꯛꯄ ꯈꯣꯠꯄ ꯑꯗꯨꯝꯕ ꯍꯣꯏ ꯑꯗꯨꯈꯛꯅ ꯂꯣꯏꯔꯕ ꯀꯌꯥ ꯀꯌꯥ ꯑꯇꯩ ꯀꯌꯥꯝ ꯂꯧꯈꯤꯅꯤ ꯑꯣ ꯑꯩ ꯗꯤꯂꯤꯕꯔꯤ ꯑꯗꯨꯝ ꯇꯧꯔꯛꯄꯗꯤ ꯌꯥꯅꯤ ꯑꯗꯣ ꯄꯩꯁꯥꯗꯤ ꯈꯤꯇꯪ ꯀꯩꯅꯣ ꯍꯦꯟꯒꯅꯤ ꯈꯤꯇꯪ ꯄꯤꯛꯀꯞ ꯇꯧꯕꯒ ꯗꯤꯂꯤꯕꯔꯤ ꯇꯧꯕꯒꯗꯤ ꯈꯔ ꯈꯦꯠꯅꯩꯗꯣ ꯑꯗꯨꯗꯨꯒꯤ ꯈꯤꯇꯪ ꯄꯩꯁꯥ ꯈꯤꯇꯪꯗꯤ ꯍꯦꯜꯂꯛꯀꯅꯤ

ꯑꯪ ꯑꯗꯣ ꯀꯔꯤ ꯂꯝ ꯀꯩꯅꯣ ꯍꯥꯏꯕꯗꯤ ꯑꯦꯔꯤꯌꯥꯗꯣ ꯑꯦꯗ꯭ꯔꯦꯁꯇꯣ

ꯍꯣꯏ ꯑꯗꯣ ꯀꯩꯅꯣ ꯍꯥꯏꯗꯤ ꯑꯩ ꯑꯗꯨꯝ ꯗꯤꯂꯤꯕꯔꯤ ꯊꯥꯔꯛꯄ ꯌꯥꯔꯕ꯭ꯔꯥ ꯌꯦꯡꯉꯒꯦ ꯑꯗꯨꯝ ꯍꯣꯏ ꯍꯣꯏ ꯂꯣꯀꯦꯁꯟꯗꯣ ꯊꯥꯕꯤꯔꯛꯑꯝꯃꯣꯅꯦ ꯍꯧꯖꯤꯛ ꯍꯣꯏ ꯂꯣꯀꯦꯁꯟꯗꯣ ꯑꯗꯨꯝ ꯍꯥꯏꯔꯝꯃꯣ ꯍꯧꯖꯤꯛ ꯑꯩꯈꯣꯏ ꯊꯥꯔꯛꯑꯒꯦ ꯍꯣꯏ ꯊꯝꯃꯦ